ꯑꯩꯈꯣꯏꯒꯤ ꯅꯥꯠ ꯆꯠꯅꯕꯤ ꯑꯣꯏꯕ ꯂꯟ ꯑꯗꯣ ꯉꯥꯛꯇꯨꯅ ꯊꯝꯒꯦ ꯍꯥꯏꯔꯕꯗꯤ ꯑꯩꯈꯣꯏꯅ ꯆꯠꯅꯕꯤꯁꯤꯡ ꯑꯗꯨ ꯏꯁꯀꯨꯜꯒꯤ ꯑꯣꯏꯕ ꯑꯉꯥꯡꯁꯤꯡꯗ ꯁꯦꯂꯦꯕꯁꯇ ꯍꯥꯞꯄꯤꯕ ꯑꯗꯨꯒ ꯂꯣꯏꯅꯅ ꯑꯩꯈꯣꯏꯒꯤ ꯍꯥꯏꯔꯤꯕ ꯂꯟꯁꯤꯡ ꯑꯗꯨ ꯂꯩꯔꯤꯕ ꯃ꯭ꯌꯨꯖꯤꯌꯝꯁꯤꯡꯗ ꯃꯐꯝ ꯆꯥꯅ ꯊꯝꯕꯤꯕ ꯑꯗꯨꯒ ꯂꯣꯏꯅ ꯂꯣꯏꯅꯅ ꯂꯩꯔꯤꯕ ꯂꯟꯁꯤꯡ ꯑꯗꯨꯕꯨ ꯑꯩꯈꯣꯏꯅ ꯄ꯭ꯔꯖꯥꯁꯤꯡꯗ ꯍꯦꯟꯅ ꯈꯪꯅꯕꯒꯤꯗꯃꯛꯇ ꯂꯤꯂꯥ ꯗꯔꯃꯥ ꯇꯧꯗꯨꯅ ꯃꯌꯥꯝꯗ ꯍꯦꯟꯅ ꯈꯪꯅꯕ ꯑꯩꯈꯣꯏꯒꯤ ꯐꯦꯁꯇꯤꯚꯦꯜꯒꯨꯝꯕ ꯇꯧꯔꯒ ꯃꯌꯥꯝꯒꯤ ꯆꯠꯅꯕꯤ ꯑꯗꯨ ꯑꯩꯈꯣꯏ ꯂꯩꯔꯤꯕ ꯃꯌꯥꯝꯗ ꯈꯪꯍꯜꯂꯒ ꯍꯥꯏꯔꯤꯕ ꯄꯣꯠ ꯑꯗꯨ ꯑꯩꯈꯣꯏ ꯇꯧꯕ ꯌꯥꯝ ꯗꯔꯀꯥꯔ ꯑꯣꯏ